ꯀꯤꯠꯆꯟ ꯒꯥꯔꯗꯦꯅꯤꯡ ꯇꯧꯕꯁꯦ ꯑꯩ ꯌꯥꯝ ꯄꯥꯝꯖꯩ ꯃꯁꯤ ꯄꯥꯝꯖꯕꯅꯤ ꯑꯗꯨꯕꯨ ꯑꯩꯈꯣꯏꯅ ꯀꯤꯠꯆꯟ ꯒꯥꯔꯗꯦꯅꯤꯡ ꯇꯧꯔꯛꯀꯥꯟꯗ ꯈꯨꯗꯣꯡ ꯆꯥꯗꯕ ꯃꯌꯥꯝ ꯑꯃ ꯊꯦꯡꯅꯕ ꯃꯁꯤꯒꯤ ꯊꯦꯡꯅꯔꯤꯕꯁꯤ ꯃꯔꯨꯑꯣꯏꯅ ꯑꯩꯈꯣꯏꯅ ꯊꯥꯖꯔꯤꯕ ꯄꯣꯠꯇꯨ ꯑꯣꯔꯒꯥꯅꯤꯛꯀꯤ ꯑꯣꯏꯕ ꯄꯥꯝꯕ ꯑꯗꯨꯕꯨ ꯇꯤꯟ ꯀꯥꯡ ꯃꯌꯥꯝ ꯑꯃ ꯇꯥꯔꯛꯄ ꯄꯣꯠ ꯃꯔꯝ ꯑꯣꯏꯔꯀꯥꯟꯗ ꯑꯩꯈꯣꯏ ꯑꯣꯔꯒꯥꯅꯤꯛ ꯑꯣꯏꯅ ꯇꯧꯕ ꯉꯝꯃꯛꯇꯕ ꯇꯤꯟ ꯑꯩꯈꯣꯏꯒꯤ ꯇꯤꯜ ꯍꯤꯗꯥꯛꯀꯤ ꯏꯟꯁꯦꯛꯇꯤꯁꯥꯏꯠ ꯄꯦꯁꯇꯤꯁꯥꯏꯠ ꯅꯆꯤꯡꯕ ꯗꯔꯀꯥꯔ ꯑꯣꯏꯔꯛꯄ ꯃꯗꯨꯒꯤ ꯄꯣꯠꯇꯨ ꯑꯩꯈꯣꯏꯅ ꯆꯥꯏꯅꯤꯡ ꯆꯥꯏꯅꯤꯡꯗꯕ ꯑꯗꯨꯅ ꯀꯩꯅꯣ ꯑꯣꯏꯕ ꯑꯩꯈꯣꯏꯒꯤ ꯇꯤꯟ ꯀꯥꯡꯁꯤꯡꯅ ꯑꯦꯇꯦꯛ ꯇꯧꯔꯛꯄꯗꯒꯤ ꯃꯥꯡꯕ ꯂꯣꯏꯅꯅ ꯑꯩꯈꯣꯏ ꯌꯥꯝ ꯏꯪꯕ ꯂꯤꯛꯂꯥ ꯇꯥꯕ ꯅꯤꯡꯊꯝꯊꯥ ꯎꯟꯒꯤ ꯌꯥꯝ ꯏꯪꯁꯤꯜꯂꯛꯄꯅ ꯃꯔꯝ ꯑꯣꯏꯀꯥꯟꯗ ꯄꯠꯄ ꯄꯨꯝꯕ ꯃꯌꯥꯝ ꯑꯃ ꯌꯥꯎꯁꯤꯜꯂꯛꯄ ꯃꯌꯥꯝ ꯑꯃ ꯑꯩꯈꯣꯏ ꯌꯣꯟꯐꯝꯁꯨ ꯂꯩꯇꯕ ꯄꯠꯄ ꯃꯥꯡꯕ ꯃꯌꯥꯝ ꯑꯃ ꯌꯥꯎꯁꯤꯜꯂꯛꯄ ꯁꯤꯅ ꯃꯔꯝ ꯑꯣꯏꯔꯀꯥꯟꯗ ꯄ꯭ꯔꯣꯕ꯭ꯂꯦꯝ ꯃꯌꯥꯝ ꯑꯃ ꯊꯦꯡꯅꯩ ꯑꯃꯁꯨꯡ ꯏꯁꯤꯡ ꯆꯥꯏꯕꯒꯤ ꯏꯁꯤꯡꯒꯤ ꯑꯋꯥꯠꯄꯁꯨ ꯃꯁꯤꯗ ꯑꯩꯈꯣꯏꯅ ꯊꯦꯡꯅꯩ ꯑꯗꯒꯤ ꯃꯇꯝ ꯐꯔꯛ ꯇꯥꯕꯁꯨ ꯃꯌꯥꯝ ꯑꯃꯁꯨ ꯌꯥꯎꯈꯤ